ꯆꯥꯛꯈꯨꯝꯗ ꯇꯤꯟꯀꯥꯡ ꯎꯇꯤꯟ ꯎꯆꯤꯅꯆꯤꯡꯕꯁꯤ ꯌꯥꯝꯅ ꯆꯪꯉꯛꯏꯁꯤ ꯑꯩꯈꯣꯏꯅ ꯄꯣꯠꯁꯤꯡꯁꯤ ꯂꯨꯅ ꯅꯥꯟꯅ ꯃꯐꯝ ꯆꯥꯅ ꯊꯝꯗꯕꯗꯒꯤ ꯑꯌꯥꯝꯕ ꯆꯪꯉꯛꯄ ꯑꯣꯏ ꯑꯗꯨꯅ ꯑꯩꯈꯣꯏꯅ ꯄꯣꯠꯁꯤ ꯃꯐꯝꯆꯥꯅ ꯃꯐꯝ ꯅꯥꯏꯅ ꯅꯥꯏꯅ ꯂꯨꯅ ꯅꯥꯟꯅ ꯊꯝꯕ ꯑꯁꯤ ꯗꯔꯀꯥꯔ ꯑꯣꯏ ꯑꯗꯨꯅ ꯎꯇꯤꯟꯒꯨꯝꯕ ꯎꯆꯤꯒꯨꯝꯕ ꯆꯪꯕꯑꯁꯤꯅ ꯑꯩꯈꯣꯏꯒꯤ ꯄꯣꯠ ꯆꯩ ꯆꯥꯅꯕ ꯌꯦꯟꯁꯥꯡ ꯅꯥꯄꯤꯒꯤ ꯃꯊꯛꯇ ꯀꯥꯈꯠꯂꯁꯨ ꯁꯤꯗꯤ ꯐꯠꯇꯕ ꯍꯥꯏꯗꯤ ꯃꯍꯤꯛ ꯃꯇꯥꯏ ꯌꯥꯝꯅ ꯄꯣꯛꯀꯟꯕ ꯑꯣꯏꯕꯅ ꯑꯩꯈꯣꯏꯅ ꯄꯣꯠꯁꯤꯡꯁꯤ ꯃꯐꯝ ꯆꯥꯅ ꯆꯥꯅ ꯊꯝꯃꯒꯗꯤ ꯎꯇꯤꯟꯒꯨꯝꯕ ꯎꯆꯤꯒꯨꯝꯕꯁꯤ ꯂꯩꯇꯦ ꯃꯍꯤꯛ ꯃꯇꯥꯏꯁꯤ ꯈꯔ ꯆꯦꯟꯒꯟꯗꯦ ꯑꯗꯨꯅ ꯑꯩꯈꯣꯏꯅ ꯆꯥꯛꯈꯨꯝ ꯍꯥꯏꯕꯁꯤꯗꯤ ꯃꯇꯝ ꯆꯨꯞꯄꯗ ꯌꯥꯔꯤꯃꯈꯩ ꯅꯥꯟꯅ ꯅꯥꯟꯅ ꯊꯝꯕ ꯑꯔꯨ ꯑꯄꯥꯟ ꯊꯝꯕ ꯑꯃꯣꯠ ꯑꯀꯥꯏꯁꯤ ꯀꯌꯥ ꯍꯦꯟꯅ ꯊꯝꯖꯤꯟꯗꯕ ꯑꯁꯤꯅ ꯈ꯭ꯋꯥꯏꯗꯒꯤ ꯑꯐꯕ ꯑꯣꯏꯒꯅꯤ